ꯐꯣꯟ ꯇꯧꯅꯤꯡꯉꯥꯏ ꯀꯣꯜ ꯇꯧꯅꯤꯡꯉꯥꯏ ꯈꯛꯀꯤ ꯑꯣꯏꯔꯝꯃꯤ ꯃꯦꯁꯦꯖ ꯊꯥꯅꯤꯡꯉꯥꯏ ꯈꯛ ꯑꯣꯏꯔꯝꯃꯤ ꯒꯦꯝꯁꯨ ꯑꯗꯨꯛꯀꯤ ꯃꯇꯤꯛ ꯌꯥꯎꯔꯝꯗꯦ ꯒꯦꯝ ꯍꯥꯏꯔꯒꯁꯨ ꯑꯩꯈꯣꯏꯅ ꯂꯤꯟ ꯆꯦꯟꯕꯤ ꯑꯃ ꯌꯥꯎꯔꯝꯃꯤ ꯑꯗꯨ ꯑꯃꯈꯛꯅꯤ ꯍꯧꯖꯤꯛꯇꯤ ꯑꯩꯅ ꯑꯩꯒꯤ ꯐꯣꯟ ꯑꯁꯤꯗ ꯒꯦꯝ ꯁꯥꯟꯅꯅꯤꯡꯕꯁꯨ ꯁꯥꯟꯅꯕ ꯐꯪꯉꯤ ꯑꯩꯅ ꯌꯦꯡꯅꯤꯡꯕ ꯑꯃ ꯌꯦꯡꯕꯁꯨ ꯐꯪꯉꯤ ꯑꯗꯨꯕꯨ ꯍꯧꯖꯤꯛꯇꯤ ꯌꯥꯝꯅ ꯆꯥꯎꯈꯠꯂꯦ ꯍꯧꯖꯤꯛꯀꯤ ꯇꯦꯛꯅꯣꯂꯣꯖꯤꯁꯤꯒ ꯑꯩꯅ ꯍꯥꯟꯅ ꯄꯥꯏꯔꯛꯏꯕ ꯐꯣꯟꯒꯤ ꯇꯦꯛꯅꯣꯂꯣꯖꯤꯗꯨꯒꯗꯤ ꯍꯟꯗ꯭ꯔꯦꯠ ꯄꯔꯁꯦꯟ ꯈꯦꯠꯅꯩ ꯑꯗꯨꯒ ꯅꯨꯡꯉꯥꯏꯕꯁꯨ ꯍꯧꯖꯤꯛꯀꯤ ꯃꯇꯝ ꯑꯁꯤꯅ ꯍꯦꯟꯅ ꯅꯨꯡꯉꯥꯏ ꯍꯥꯏꯕꯒꯤ ꯃꯔꯝꯗꯤ ꯀꯔꯤꯅꯣ ꯍꯥꯏꯕ ꯃꯇꯝꯗ ꯍꯧꯖꯤꯛꯀꯤ ꯇꯦꯛꯅꯣꯂꯣꯖꯤꯁꯤꯅ ꯍꯧꯖꯤꯛꯇꯤ ꯂꯥꯏꯔꯤꯛ ꯂꯥꯏꯁꯨ ꯄꯥꯅꯤꯡꯕ ꯇꯥꯔꯒꯗꯤ ꯑꯩꯅ ꯊꯤꯔꯨꯕꯒꯤ ꯃꯊꯧ ꯇꯥꯗ꯭ꯔꯦ ꯑꯩꯒꯤ ꯐꯣꯟ ꯑꯁꯤ ꯂꯧꯊꯣꯛꯂꯒ ꯈꯨꯗꯛꯇ ꯌꯦꯡꯅꯤꯡꯕꯗꯣ ꯌꯦꯡꯕ ꯉꯝꯃꯤ ꯊꯥꯏꯅꯒꯤ ꯃꯇꯝꯗꯗꯤ ꯂꯥꯏꯕ꯭ꯔꯦꯔꯤ ꯆꯠꯇꯅ ꯑꯗꯒꯤ ꯏꯃꯥꯟꯅꯕꯗꯒꯤ ꯂꯥꯏꯔꯤꯛ ꯋꯥꯏꯗꯅ ꯄꯥꯅꯔꯝꯃꯤ ꯍꯧꯖꯤꯛꯇꯤ ꯑꯩꯅ ꯈꯪꯂꯛꯇꯕ ꯑꯩꯅ ꯈꯪꯗꯕ ꯇꯣꯄꯤꯛ ꯑꯗꯣ ꯑꯩꯅ ꯍꯧꯖꯤꯛꯇꯤ ꯒꯨꯒꯜ ꯆꯪꯉꯒ ꯒꯨꯒꯜ ꯇꯧꯔꯒ ꯌꯦꯡꯕ ꯉꯝꯃꯤ ꯍꯧꯖꯤꯛꯇꯤ ꯑꯗꯨꯛꯀꯤ ꯃꯇꯤꯛ ꯆꯥꯎꯈꯠꯂꯦ ꯑꯗꯨꯛꯀꯤ ꯃꯇꯤꯛ ꯃꯥꯏ ꯄꯥꯛꯄ ꯑꯗꯨꯒꯨꯝꯂꯕ ꯇꯦꯛꯅꯣꯂꯣꯖꯤꯁꯤꯡ ꯄꯨꯊꯣꯔꯛꯂꯦ ꯑꯗꯒꯤ ꯍꯥꯟꯅꯗꯤ ꯅꯦꯠꯁ ꯅꯦꯠ ꯍꯥꯏꯕ ꯇꯥꯔꯒꯁꯨ ꯑꯩꯈꯣꯏꯅ ꯅꯦꯠ ꯄꯦꯛ ꯍꯥꯏꯔꯒ ꯍꯥꯞꯄꯝꯃꯤ ꯍꯧꯖꯤꯛꯇꯤ ꯑꯗꯨꯒꯨꯝꯕ ꯂꯩꯇ꯭ꯔꯦ ꯍꯧꯖꯤꯛꯇꯤ ꯇ꯭ꯋꯦꯟꯇꯤ ꯐꯣꯔ ꯑꯋꯥꯔ ꯐ꯭ꯔꯤ ꯑꯣꯏꯕ ꯑꯗꯨꯒꯨꯝꯂꯕ ꯖꯤꯑꯣ ꯊꯣꯛꯂꯛꯄꯗꯒꯤ ꯇ꯭ꯋꯦꯟꯇꯤ ꯐꯣꯔ ꯑꯋꯥꯔ ꯁꯥꯔꯚꯤꯁ ꯐ꯭ꯔꯤ ꯑꯣꯏꯕ ꯏꯟꯇꯔꯅꯦꯠ ꯐ꯭ꯔꯤ ꯑꯣꯏꯕ ꯐꯥꯏꯚ ꯖꯤ ꯍꯥꯏꯕꯁꯤ ꯊꯣꯛꯂꯛꯄꯗꯒꯤ ꯑꯩꯈꯣꯏꯅ ꯅꯦꯠ ꯑꯁꯤꯁꯨ ꯐ꯭ꯔꯤꯗ ꯁꯤꯖꯤꯟꯅꯕ ꯉꯝꯃꯦ ꯑꯗꯨꯗꯨꯅ ꯇꯦꯛꯅꯣꯂꯣꯖꯤ ꯍꯥꯏꯕ ꯇꯥꯔꯒꯗꯤ ꯑꯗꯨꯛꯀꯤ ꯃꯇꯤꯛ ꯍꯣꯡꯂꯛꯂꯦ ꯑꯗꯨꯛꯀꯤ ꯃꯇꯤꯛ ꯍꯣꯡꯉꯛꯈꯤꯒꯅꯤ ꯑꯗꯨꯛꯀꯤ ꯃꯇꯤꯛ ꯍꯣꯡꯂꯤ